ꯑꯩꯒꯤ ꯃꯣꯕꯥꯏꯜ ꯋꯥꯂꯦꯠꯇꯒꯤ ꯖꯤꯑꯣ ꯔꯤꯆꯥꯔꯖ ꯇꯧꯈꯤ ꯑꯩꯅ ꯇꯧꯈꯤꯕꯗ ꯇ꯭ꯔꯥꯟꯁꯦꯛꯁꯟ ꯑꯥꯏ ꯗꯤ ꯇꯨ ꯊ꯭ꯔꯤ ꯑꯩꯠ ꯐꯥꯏꯚ ꯐꯣꯔ ꯖꯤꯔꯣ ꯖꯤꯔꯣ ꯐꯥꯏꯚ ꯐꯣꯔ ꯊ꯭ꯔꯤ ꯇꯨ ꯖꯤꯑꯣ ꯄ꯭ꯔꯤꯄꯦꯠ ꯑꯔꯣꯏꯕ ꯅꯝꯕꯔꯗꯨꯅ ꯁꯤꯛꯁ ꯊ꯭ꯔꯤ ꯊ꯭ꯔꯤ ꯐꯥꯏꯚ ꯑꯗꯨꯗ ꯑꯩꯅ ꯍꯥꯞꯄꯤꯕ ꯄꯩꯁꯥ ꯑꯗꯨ ꯆꯪꯂꯕ꯭ꯔꯥ ꯍꯥꯏꯅ ꯈꯪꯅꯤꯡꯉꯤ